ꯑꯩꯅ ꯍꯟꯗꯛ ꯗꯤꯋꯥꯂꯤꯒꯤ ꯑꯣꯐꯔꯗ ꯑꯃꯥꯖꯣꯟꯗꯒꯤ ꯍꯣꯝ ꯊꯦꯇꯔꯒꯤ ꯄ꯭ꯔꯗꯛ ꯑꯃ ꯑꯣꯏꯅ ꯄ꯭ꯔꯣꯖꯦꯛꯇꯔ ꯑꯃ ꯀꯛꯆꯈꯤ ꯍꯥꯏꯔꯤꯕ ꯄꯣꯠꯁꯛ ꯑꯁꯤ ꯑꯩꯅ ꯀꯛꯆꯈꯤꯕ ꯄ꯭ꯔꯣꯖꯦꯛꯇꯔ ꯑꯁꯤ ꯑꯁꯨꯛꯀꯤ ꯃꯇꯤꯛ ꯁꯤꯖꯤꯟꯅꯕꯗ ꯌꯥꯝꯅ ꯅꯨꯡꯉꯥꯏ ꯃꯉꯣꯟꯗ ꯄꯣꯕ꯭ꯂꯦꯝ ꯑꯃꯇ ꯊꯣꯛꯇꯦ ꯑꯗꯨꯒ ꯑꯩꯅ ꯕꯖꯥꯔꯗꯒꯤ ꯂꯩꯔꯨꯕ ꯄꯣꯁꯛꯁꯤꯡꯗꯤ ꯌꯥꯝꯅ ꯅꯨꯡꯉꯥꯏꯇꯕ ꯀꯔꯤ ꯍꯥꯏꯅꯤ ꯀꯅꯦꯛꯁꯟ ꯍꯦꯛꯇ ꯐꯦꯜ ꯑꯣꯏꯔꯛꯄ ꯑꯗꯒꯤ ꯁꯤꯖꯤꯟꯅꯕꯁꯨ ꯀꯌꯥ ꯅꯨꯉꯥꯏꯇꯦ ꯑꯗꯨꯒꯤꯁꯨ ꯃꯊꯛꯇ ꯊꯥꯡꯗꯣꯛ ꯊꯥꯡꯖꯤꯟꯗꯁꯨ ꯕꯦꯔꯥ ꯌꯥꯝꯅ ꯀꯥꯕ ꯍꯥꯏꯕꯗꯤ ꯀꯔꯤ ꯑ ꯑꯦꯖꯁ ꯇꯧꯕꯗ ꯑꯁꯨꯛꯀꯤ ꯃꯇꯤꯛ ꯑꯦꯋꯥꯕ ꯑꯃ ꯑꯣꯏ ꯑꯗꯨꯕꯨ ꯑꯩꯅ ꯍꯟꯗꯛ ꯑꯃꯥꯖꯣꯟꯗꯒꯤ ꯀꯛꯆꯈꯤꯕ ꯄꯣꯠꯁꯛ ꯑꯁꯤꯗꯤ ꯑꯁꯨꯛꯀꯤ ꯃꯇꯤꯛ ꯁꯤꯖꯤꯟꯅꯕꯗ ꯀꯩ ꯍꯥꯏꯅꯤ ꯃꯄꯥꯟ ꯅꯥꯏꯗꯅ ꯅꯨꯉꯥꯏ ꯍꯥꯏꯕꯇꯥꯔꯦ ꯑꯗꯨꯒ ꯍꯦꯟꯅ ꯅꯨꯉꯥꯏꯔꯤꯕꯗꯤ ꯗꯤꯂꯤꯕꯦꯔꯤꯒꯤ ꯃꯇꯝꯁꯦ ꯑꯩꯈꯣꯏꯅ ꯍꯥꯏꯖꯈꯤꯕ ꯃꯇꯝ ꯑꯗꯨꯗꯒꯤ ꯅꯣꯡꯃ ꯅꯤꯅꯤ ꯍꯦꯟꯅ ꯀꯩ ꯍꯥꯏꯅ ꯃꯥꯡꯖꯧꯅꯅ ꯐꯥꯎꯕ ꯌꯧꯕꯤꯔꯛꯏ ꯃꯇꯝ ꯆꯞ ꯆꯥꯅ ꯍꯥꯏ ꯍꯥꯏꯕꯗꯤ ꯑꯩꯈꯣꯏꯒꯤ ꯅꯥꯛꯇ ꯆꯞ ꯆꯥꯅ ꯗꯤꯂꯤꯕꯔꯤ ꯁꯦ ꯌꯧꯕꯤꯔꯛꯏ ꯑꯗꯨꯒꯤꯁꯨ ꯑꯁꯨꯛꯀꯤ ꯃꯇꯤꯛ ꯅꯨꯡꯉꯥꯏꯕꯁꯦ ꯑꯃꯥꯖꯣꯟꯗ ꯂꯩ ꯍꯥꯏꯅ ꯑꯩ ꯊꯝꯖꯒꯦ ꯑꯗꯨꯅ ꯑꯁꯨꯛ ꯅꯨꯉꯥꯏꯔꯕ ꯑꯃꯥꯖꯣꯟ ꯒꯤ ꯍꯣꯝ ꯊꯦꯇꯔꯒꯤ ꯄ꯭ꯔꯗꯛꯁꯤꯡ ꯑꯁꯦ ꯃꯤꯌꯥꯝꯗꯁꯨ ꯃꯁꯤ ꯁꯤꯖꯤꯟꯅꯕꯤꯌꯨ ꯃꯥꯒꯤ ꯅꯨꯡꯉꯥꯏꯕ ꯀꯥꯟꯅꯕꯁꯤꯡ ꯑꯁꯦ ꯂꯧꯕꯤꯌꯨ ꯍꯥꯏꯗꯅ ꯑꯩ ꯃꯌꯥꯝꯗꯁꯨ ꯃꯁꯤ ꯔꯤꯀꯃꯦꯟ ꯇꯧꯍꯟꯖꯅꯤꯡꯏ ꯇꯧꯖꯔꯤ